ꯑꯩꯅ ꯈ꯭ꯋꯥꯏꯗꯒꯤ ꯄꯥꯝꯖꯕ ꯑꯦꯛꯇꯔꯗꯤ ꯃꯅꯤꯄꯨꯔ ꯑꯦꯛꯇꯔꯒꯤ ꯃꯅꯤꯄꯨꯔꯒꯤ ꯑꯦꯛꯇꯔ ꯑꯣꯏꯔꯕꯗꯤ ꯒꯣꯀꯨꯜ ꯒꯨꯀꯨꯜꯅꯤ ꯑꯩꯅ ꯀꯔꯤ ꯀꯔꯤꯒꯤꯗꯃꯛꯇ ꯄꯥꯝꯂꯤꯝꯅꯣ ꯍꯥꯏꯕ ꯃꯇꯝꯗ ꯃꯥꯁꯤ ꯃꯁꯤ ꯌꯥꯝꯅ ꯆꯝꯕ ꯑꯃꯁꯨꯡ

ꯁꯃꯥꯖꯄꯨ ꯃꯥꯅ ꯌꯥꯝ ꯏꯀꯥꯏ ꯈꯨꯝꯅꯕ ꯑꯣꯏꯕ ꯃꯤꯁꯛ ꯑꯃ ꯑꯣꯏꯕꯒꯤꯅꯤ ꯑꯃꯁꯨꯡ ꯃꯍꯥꯛꯇꯤ ꯙꯔꯃ ꯙꯔꯃ ꯈꯥꯏꯗꯅ ꯃꯤꯅꯨꯡꯁꯤ ꯂꯩꯕ ꯑꯗꯨꯒꯨꯝꯕ ꯌꯥꯝꯅ ꯁꯃꯥꯖꯇ ꯇꯤꯟꯕ ꯃꯤꯁꯛ ꯑꯃ ꯑꯣꯏꯕꯒꯤꯅꯤ ꯑꯃꯁꯨꯡ ꯃꯍꯥꯛꯇꯤ

ꯃꯤ ꯄꯨꯝꯅꯃꯛꯄꯨ ꯑꯅꯦꯝ ꯑꯋꯥꯡ ꯅꯥꯏꯗꯅ ꯑꯅꯦꯝ ꯑꯋꯥꯡ ꯅꯥꯏꯗꯅ ꯃꯤ ꯄꯨꯝꯅꯃꯛꯇꯁꯄꯨ ꯆꯞ ꯃꯥꯟꯅꯅ ꯇ꯭ꯔꯤꯠ ꯇꯧꯕ ꯃꯤꯁꯛ ꯑꯃ ꯑꯣꯏꯕꯒꯤꯅꯤ ꯑꯩꯅ ꯃꯥꯒꯤ ꯈ꯭ꯋꯥꯏꯗꯒꯤ ꯅꯨꯡꯉꯥꯏꯕ ꯐꯤꯂꯝ ꯑꯃ ꯍꯥꯏꯌꯨ ꯍꯥꯏꯔꯒꯗꯤ ꯑꯕꯤꯔ ꯈꯥꯟ ꯍꯥꯏꯕ ꯐꯤꯂꯝꯁꯤꯅꯤ ꯑꯕꯤꯔ ꯈꯥꯟꯗ ꯃꯥꯅ ꯁꯥꯈꯤꯕꯁꯤ

ꯀꯔꯤꯒꯤ ꯕꯤꯔ ꯁꯤꯡꯒꯤ ꯃꯃꯥꯟꯅꯕ ꯁꯥꯈꯤꯕꯅꯤ

ꯃꯥꯁꯦ ꯑꯗꯨꯗ

ꯍꯧꯖꯤꯛꯀꯤ ꯐꯤꯂꯝ ꯑꯁꯤ ꯍꯧꯖꯤꯛꯀꯤ ꯐꯤꯂꯝ ꯑꯁꯤ ꯃꯁꯤ ꯑꯕꯤꯔ ꯈꯥꯟ ꯍꯥꯏꯕ ꯐꯤꯂꯝ ꯑꯗꯨꯗ ꯃꯥꯅ ꯁꯥꯕꯅꯤ ꯁꯣꯔꯤ ꯑꯕꯤꯔ ꯈꯥꯟ ꯑꯕꯤꯔ ꯈꯥꯟꯅ ꯑꯕꯤꯔ ꯈꯥꯟ ꯑꯣꯏꯅ ꯁꯥꯕ